ꯍꯂꯣ ꯍꯂꯣ ꯑꯩ ꯀꯥꯡꯄꯣꯛꯄꯤ ꯍꯥꯏ ꯁ꯭ꯀꯨꯜꯒꯤ ꯄꯦꯔꯦꯟꯅꯦ ꯄ꯭ꯔꯤꯟꯁꯤꯄꯥꯜꯗ ꯀꯩꯒꯨꯝꯕ ꯑꯃꯈꯛꯇ ꯍꯪꯅꯤꯡꯕ ꯁꯨꯝ ꯑꯩꯈꯣꯏꯒꯤ ꯁ꯭ꯀꯨꯜꯒꯤ ꯐꯤꯕꯝꯁꯤꯕꯨ ꯀꯃꯥꯏꯅ ꯇꯧꯔꯤꯒꯦ ꯍꯥꯏꯐꯦꯠꯇꯪ ꯆꯧꯔꯥꯛꯄ ꯑꯝꯇꯪ ꯑ ꯍꯣꯏ ꯑꯩꯅ ꯍꯪꯖꯅꯤꯡꯏꯕ ꯑꯃꯅ ꯑꯩꯈꯣꯏꯒꯤ ꯃꯅꯤꯄꯨꯔꯒꯤ ꯍꯧꯖꯤꯛ ꯍꯧꯖꯤꯛ ꯆꯠꯅꯔꯤꯕ ꯁ꯭ꯀꯨꯜ ꯐꯒꯠꯍꯟꯁꯤ ꯍꯥꯏꯕꯒꯤ ꯃꯤꯁꯟꯗꯨꯗꯤ ꯑꯩꯈꯣꯏ ꯑꯣꯖꯥꯍꯣꯏꯒꯤꯗꯗꯤ ꯌꯧꯗꯕ꯭ꯔꯥ ꯑ ꯒꯥꯔꯖꯤꯌꯥꯟ ꯑꯃ ꯑꯣꯏꯅ ꯑꯩꯁꯨ ꯑꯣꯖꯥꯁꯤꯡꯒꯤ ꯃꯇꯦꯡ ꯄꯥꯡꯖꯅꯤꯡꯏ ꯑꯗꯨꯕꯨ ꯒꯥꯔꯖꯤꯌꯥꯟꯁꯤꯡꯅ ꯇꯧꯕ ꯌꯥꯕꯁꯨ ꯑꯩꯈꯣꯏꯒꯤ ꯄ꯭ꯔꯤꯟꯁꯤꯄꯥꯜꯒꯤ ꯁꯥꯏꯠꯇꯒꯤ ꯀꯔꯤ ꯀꯔꯤ ꯑꯩꯈꯣꯏꯅ ꯁꯤꯒꯩ ꯇꯧꯔꯒꯗꯤ ꯁꯥꯇ꯭ꯔꯁꯤ ꯌꯥꯝꯃꯛꯀꯅꯤ ꯅꯠꯇ꯭ꯔꯒ ꯁꯤ ꯇꯧꯅꯤ ꯍꯥꯏꯕꯒꯤ ꯁꯖꯦꯁꯟꯒꯗꯤ ꯍꯥꯏꯐꯦꯠꯇꯪ ꯑꯩꯈꯣꯏꯗ ꯌꯥꯒꯗ꯭ꯔꯥ ꯑ ꯑ ꯑ

ꯎꯝ ꯑꯣꯖꯥꯈꯣꯏꯒꯤꯗꯗꯤ ꯑꯩꯈꯣꯏ ꯃꯅꯤꯄꯨꯔ ꯁꯔꯀꯥꯔꯅ ꯄꯤꯔꯤꯕ ꯑꯩꯈꯣꯏꯒꯤ ꯃꯇꯝ ꯃꯇꯝꯒꯤ ꯑꯣꯏꯕ ꯀꯔꯤ ꯍꯥꯏꯅꯤ ꯑꯩꯈꯣꯏꯒꯤ ꯑꯉꯥꯡꯁꯤꯡꯒꯤ ꯅꯥꯅ ꯌꯦꯛꯇꯅꯕ ꯃꯈꯣꯏꯒꯤ ꯑꯩꯈꯣꯏꯒꯤ ꯇꯤꯀꯥ ꯊꯥꯗꯣꯛꯄ ꯑꯗꯒꯤ ꯃꯣꯏ ꯇꯦꯕ꯭ꯂꯦꯠ ꯒꯨꯂꯤ ꯀꯩꯅꯣ ꯄꯤꯖꯕ ꯑꯗꯨꯒꯨꯝꯕꯒꯁꯤꯡꯗꯨꯗꯤ ꯑꯗꯨꯝ ꯑꯣꯖꯥꯍꯣꯏꯒꯤꯗꯗꯤ ꯑꯗꯨꯝ ꯃꯇꯝ ꯆꯥꯅ ꯑꯗꯨꯝ ꯇꯧꯕꯤꯔꯛꯄ꯭ꯔꯥ ꯑꯗꯨꯃꯇꯪ

ꯑꯗꯨꯒ ꯑꯣꯖꯥꯍꯣꯏꯒꯤꯗꯨꯗꯗꯤ ꯀꯩꯅꯣ ꯑꯣꯖꯥꯗꯤ ꯃꯇꯤꯛ ꯆꯥꯅ ꯑꯗꯨꯝ ꯂꯩꯕꯤꯔꯤꯀꯣ ꯐꯔꯦ ꯐꯔꯦ ꯑꯗꯨꯗꯤ ꯑꯣꯖꯥ ꯑꯩꯁꯨ ꯑꯣꯖꯥꯒꯤ ꯃꯇꯦꯡ ꯑꯉꯝꯕꯈꯩ ꯄꯥꯡꯖꯒꯦ